ꯑꯩꯅ ꯊꯦꯡꯅꯕ ꯑꯋꯥꯕ ꯍꯥꯏꯔꯒꯗꯤ ꯑꯩ ꯌꯥꯝꯅ ꯊꯕꯛ ꯑꯩ ꯍꯧꯒꯠꯂꯦ ꯍꯧꯒꯠꯂꯕ ꯃꯇꯨꯡꯗ ꯊꯕꯛ ꯑꯃ ꯑꯩꯒꯤ ꯊꯕꯛ ꯑꯃ ꯂꯩꯕꯅꯤꯅ ꯆꯠꯇꯕ ꯌꯥꯗꯕ ꯊꯕꯛ ꯑꯃ ꯂꯩꯕꯅꯤꯅ ꯏꯁꯥꯒꯤ ꯊꯕꯛ ꯑꯃ ꯇꯧꯖꯕꯅꯤꯅ ꯁꯤꯟꯐꯝ ꯑꯃ ꯂꯩꯖꯕꯅꯤꯅ ꯑꯩ ꯍꯧꯒꯠꯂꯦ ꯃꯣꯔꯅꯤꯡ ꯃꯣꯔꯅꯤꯡꯁ ꯁꯤꯛꯁ ꯑꯣ ꯀ꯭ꯂꯣꯛ ꯑꯗꯨ ꯑꯗ꯭ꯋꯥꯏꯗꯒꯨꯝꯕ ꯍꯧꯒꯠꯂꯦ ꯍꯧꯒꯠꯂꯒ ꯑꯩꯒꯤ ꯇꯧꯐꯝ ꯊꯣꯛꯄ ꯃꯥꯏꯃꯤꯠ ꯇꯥꯊꯣꯛꯑꯦ ꯕ꯭ꯔꯁ ꯇꯧꯊꯣꯛꯑꯦ ꯋꯥꯁꯑꯞ ꯀꯩꯀꯥ ꯑꯗꯨꯝ ꯂꯣꯏꯅ ꯇꯧꯊꯣꯛꯑꯦ ꯑꯗꯨꯒꯤ ꯃꯇꯨꯡꯗ ꯑꯩꯒꯤ ꯆꯥꯒꯗꯕ ꯕ꯭ꯔꯦꯛꯐꯥꯁ ꯑꯩꯅ ꯏꯁꯥꯅ ꯁꯦꯝꯖꯔꯒ ꯖꯁ ꯆꯥ ꯂꯣꯜꯂꯦ ꯆꯥ ꯂꯣꯜꯂꯒ ꯕ꯭ꯔꯦꯗ ꯕ꯭ꯔꯦꯗ ꯍꯧꯔꯒ ꯆꯥꯏ ꯕ꯭ꯔꯦꯗ ꯅꯣꯡꯃ ꯕ꯭ꯔꯦꯗ ꯍꯧꯔꯒ ꯆꯥꯕꯁꯨ ꯂꯩꯑꯦ ꯅꯣꯡꯃꯅ ꯖꯁ ꯑꯩꯒꯤ ꯑꯔꯩꯕ ꯈꯔ ꯑꯗꯨꯝ ꯕ꯭ꯔꯦꯛꯐꯥꯁ ꯑꯣꯏꯕ ꯌꯥꯕ ꯑꯗꯨꯝ ꯈ꯭ꯔ ꯆꯥꯕꯁꯨ ꯌꯥꯎꯑꯦ ꯑꯗꯨꯒ ꯑꯩꯒꯤ ꯂꯣꯏꯔꯛꯑꯕ ꯕ꯭ꯔꯦꯛꯐꯥꯁꯀꯤ ꯕ꯭ꯔꯦꯛꯐꯥꯁꯁꯤ ꯆꯥꯕ ꯂꯣꯏꯔꯛꯑ ꯃꯇꯨꯡꯗ ꯉꯥꯏꯍꯥꯛꯇꯪꯗꯤ ꯑꯩ ꯏꯁꯥꯁꯦ ꯏꯁꯥꯁꯦ ꯑꯃꯨꯛ ꯉꯥꯏꯍꯥꯛꯇꯪ ꯕ꯭ꯔꯦꯛꯐꯥꯁ ꯆꯥꯕ ꯂꯣꯏꯕꯒꯤ ꯉꯥꯏꯍꯥꯛꯇꯪ ꯑꯗꯨꯝ ꯂꯥꯏꯛ ꯄꯣꯊꯥꯖꯩ ꯍꯥꯏꯕꯗꯤ ꯏꯁꯥꯗ ꯉꯥꯏꯍꯥꯛꯇꯪꯒꯤ ꯄꯣꯊꯥꯐꯝ ꯑꯃ ꯑꯣꯏ ꯄꯣꯊꯥꯍꯜꯂꯦ ꯑꯗꯨꯒꯤ ꯃꯇꯨꯡꯗ ꯑꯃꯨꯛꯀ ꯑꯩꯅ ꯂꯟꯁꯀꯤ ꯁꯦꯝꯕ ꯍꯧꯔꯦ ꯑꯩꯅ ꯆꯥꯛ ꯆꯥꯛ ꯌꯦꯟꯁꯥꯡꯁꯦ ꯂꯟꯁꯀꯤ ꯆꯥꯛ ꯌꯦꯟꯁꯥꯡꯁꯦ ꯑꯩꯅ ꯌꯥꯝꯅ ꯑꯗꯨꯝ ꯅꯣꯡꯃ ꯅꯣꯡꯃꯒꯤ ꯌꯥꯅ ꯌꯥꯟꯕꯗꯣ ꯑꯗꯨꯝ ꯁꯦꯝꯃꯒ ꯆꯥꯏꯑꯦ ꯍꯥꯏꯕꯗꯤ ꯊꯕꯛ ꯑꯃ ꯆꯠꯀꯗꯧꯕꯅꯤꯅ ꯆꯥꯗꯕꯗꯤ ꯌꯥꯗꯕꯅꯤꯅ ꯑꯗꯨꯗꯒꯤꯗꯤ ꯆꯥꯏꯑꯦ ꯆꯥꯕ ꯃꯇꯨꯡ ꯊꯣꯡꯉꯦ ꯌꯦꯟꯁꯥꯡꯁꯦ ꯅꯣꯡꯃꯅꯣꯡꯃꯒꯤ ꯁꯨꯝ ꯄꯩꯁꯥ ꯂꯩꯔꯒꯗꯤ ꯑꯍꯥꯎꯕ ꯆꯤꯀꯟꯒꯨꯝꯕ ꯑꯣꯏꯒꯦꯔ ꯀꯩꯒꯨꯝꯕ ꯑꯣꯏꯒꯦꯔ ꯑꯗꯨꯝ ꯂꯧꯔꯒ ꯆꯥꯕꯁꯨ ꯂꯩꯑꯦ ꯑꯗꯨꯒ ꯄꯩꯁꯥ ꯂꯩꯇ꯭ꯔꯒꯅ ꯑꯗꯨꯝ ꯑꯔꯩꯕ ꯀꯥꯡꯁꯣꯏ ꯑꯣꯏꯒꯦꯔ ꯀꯥꯡꯁꯣꯏ ꯇꯧꯔꯒ ꯖꯁ ꯆꯝꯅ ꯌꯦꯔꯨꯝ ꯑꯃ ꯍꯧꯔꯒ ꯑꯗꯨ ꯆꯥꯕꯁꯨ ꯂꯩꯑꯦ ꯑꯗꯨ ꯆꯥꯔꯒ ꯑꯗꯨ ꯑꯩꯒꯤ ꯂꯟꯁ ꯀꯩꯀꯥ ꯊꯣꯡꯗꯣꯛꯑꯦ ꯊꯣꯡꯗꯣꯛꯑꯒ ꯊꯕꯛ ꯆꯠꯀꯗꯕꯗꯣ ꯈꯤꯇꯪ ꯉꯜꯂꯤꯕ ꯑꯣꯏꯔꯒꯗꯤ ꯑꯩ ꯑꯩꯅ ꯇꯧꯕ ꯇꯧꯒꯗꯕ ꯍꯥꯏꯕꯗꯤ ꯌꯨꯝꯒꯤ ꯊꯕꯛ ꯑꯩꯅ ꯑꯩꯅ ꯇꯧꯔꯝꯒꯗꯕ ꯅꯨꯄꯤ ꯑꯃ ꯑꯣꯏꯕꯒꯤ ꯇꯧꯒꯗꯕ ꯊꯕꯛ ꯆꯥꯛ ꯌꯦꯟꯁꯥꯡꯁꯦ ꯂꯣꯏꯔꯕ ꯃꯇꯨꯡꯗ ꯑꯩꯅ ꯇꯧꯍꯧꯗꯕ ꯊꯕꯛ ꯍꯥꯏꯕꯗꯤ ꯑꯩꯒꯤ ꯐꯤ ꯁꯨꯍꯧꯗꯕꯁꯤꯡꯗꯣ ꯑꯩꯅ ꯐꯤꯁꯤꯡꯗꯣ ꯁꯨꯅꯉꯥꯏꯒꯤ ꯍꯣꯠꯅꯩꯑꯦ ꯁꯨꯅꯉꯥꯏꯒꯤ ꯇꯧꯏ ꯑꯗꯨ ꯁꯨꯕ ꯁꯨꯅꯉꯥꯏꯒꯤ ꯇꯧꯕꯗꯣ ꯑꯩꯈꯣꯏꯗꯤ ꯏꯁꯤꯡꯁꯨ ꯋꯥꯕꯅꯤꯅ ꯏꯁꯤꯡꯁꯨ ꯏꯁꯤꯡꯁꯨ ꯋꯥꯕꯅꯤꯅ ꯍꯥꯏꯕꯗꯤ ꯇꯣꯇꯤꯁꯨ ꯇꯥꯗꯕꯅꯤꯅ ꯌꯥꯝ ꯋꯥꯅ ꯄꯨꯈ꯭ꯔꯤꯗꯒꯤ ꯏꯁꯤꯡ ꯕꯥꯜꯇꯤꯟꯗ ꯇꯧꯔꯒ ꯁꯣꯛꯑꯒ ꯇꯞꯇ ꯁꯣꯛꯆꯤꯜꯂꯒ ꯁꯣꯛꯄ ꯌꯥꯕ ꯌꯥꯕ ꯁꯣꯛꯑꯒ ꯄꯩꯔꯒ ꯑꯩꯒꯤ ꯐꯤꯔꯣꯜꯗꯨ ꯁꯨꯖꯩ ꯐꯤꯔꯣꯜꯗꯨ ꯁꯨꯔꯒ ꯐꯤꯔꯣꯜꯁꯦ ꯁꯨꯕ ꯌꯥꯕ ꯁꯨꯔꯦ ꯑꯗꯨꯗꯒꯤꯗꯤ ꯑꯩꯒꯤ ꯇꯧꯐꯝ ꯊꯣꯛꯄ ꯏꯃꯨꯡꯒꯤ ꯀꯩꯀꯥ ꯇꯧꯕ ꯂꯣꯏꯔꯦ ꯍꯥꯏꯕ ꯃꯇꯝꯗ ꯑꯩ ꯉꯁꯥꯏꯒꯤ ꯊꯕꯛ ꯇꯧꯔꯨꯕꯒꯤ ꯐꯤ ꯁꯨꯕ ꯀꯩꯀꯥ ꯑꯩ ꯋꯥꯏ ꯇꯩꯔꯨꯔꯦ ꯋꯥꯏ ꯑꯗꯨ ꯂꯣꯏ ꯐꯤ ꯁꯨꯕ ꯂꯣꯏꯔꯒ ꯋꯥꯏ ꯇꯩꯊꯣꯛꯑꯦ ꯋꯥꯏ ꯇꯩꯊꯣꯛꯄ ꯂꯣꯏꯔꯒ ꯐꯤ ꯐꯤ ꯁꯤꯡꯗꯣ ꯐꯧꯗꯣꯛꯑꯦ ꯐꯧꯗꯣꯛꯄ ꯂꯣꯏꯔꯒ ꯑꯩ ꯏꯁꯥꯁꯦ ꯋꯥꯔꯨꯕꯒꯤ ꯊꯕꯛ ꯀꯩꯀꯥ ꯇꯧꯔꯨꯕꯒꯤ ꯄꯣꯊꯥꯏꯑꯦ ꯉꯥꯏꯍꯥꯛꯇꯪ ꯂꯩꯔꯒ ꯄꯣꯊꯥꯕ ꯂꯣꯏꯔꯒ ꯑꯩꯒꯤ ꯊꯕꯛ ꯆꯠꯄꯒꯤ ꯃꯇꯝꯗꯣ ꯌꯧꯁꯤꯜꯂꯛꯄꯅꯤꯅ ꯊꯕꯛ ꯆꯠꯀꯗꯕꯒꯤ ꯃꯇꯝꯗꯣ ꯌꯧꯁꯤꯜꯂꯛꯄꯅꯤꯅ ꯑꯩ ꯑꯃꯨꯛꯀ ꯊꯕꯛ ꯆꯠꯂꯝꯗꯥꯏꯒꯤ ꯏꯔꯨꯖꯊꯣꯛꯄ ꯋꯥꯁꯑꯞ ꯇꯧꯊꯣꯛꯄ ꯑꯃꯨꯛ ꯇꯧꯔꯦ ꯊꯕꯛ ꯆꯠꯂꯝꯗꯥꯏꯒꯤ ꯋꯥꯁꯑꯞ ꯇꯧꯊꯣꯛꯄ ꯇꯧꯕ ꯂꯣꯏꯔꯒ ꯆꯥꯛ ꯑꯃꯨꯛ ꯆꯥꯔꯦ ꯆꯥꯛ ꯆꯥꯔ ꯊꯕꯛ ꯆꯠꯂꯝꯗꯥꯏꯒꯤ ꯉꯁꯥꯏ ꯑꯩꯅ ꯊꯣꯡꯒꯤꯕ ꯆꯥꯛ ꯌꯟꯁꯥꯡꯗꯣ ꯑꯗꯨꯝ ꯌꯥꯅ ꯌꯥꯅꯕ ꯅꯣꯡꯃꯒꯤ ꯑꯗꯨꯝ ꯆꯥꯁꯤꯜꯂꯦ ꯆꯥꯁꯤꯜꯂꯒ ꯑꯗꯨꯝ ꯆꯥꯔꯦ ꯆꯥꯕ ꯂꯣꯏꯔꯒ ꯑꯩꯁꯦ ꯑꯩꯒꯤ ꯊꯕꯛꯁꯦ ꯄꯨꯡ ꯇꯥꯔꯥꯗ ꯆꯠꯀꯗꯕ ꯊꯕꯛꯅꯦ ꯄꯨꯡ ꯇꯔꯥꯗ ꯑꯦꯛꯖꯦꯛ ꯌꯧꯗꯕ ꯌꯥꯗꯦ ꯑꯩꯒꯤ ꯊꯕꯛ ꯃꯐꯝꯗꯨꯗ ꯄꯨꯡ ꯇꯔꯥꯗ ꯌꯧꯗ꯭ꯔꯒꯗꯤ ꯍꯥꯏꯕꯗꯤ ꯑꯩꯈꯣꯏꯒꯤ ꯊꯕꯛ ꯃꯄꯨ ꯑꯩꯈꯣꯏꯒꯤ ꯃꯦꯅꯦꯖꯔꯒꯤ ꯋꯥꯊꯤꯁꯨ ꯑꯗꯨꯝ ꯆꯥꯏꯑꯦ ꯍꯥꯏꯕꯗꯤ ꯅꯁꯥꯒꯤ ꯊꯕꯛ ꯅꯤꯌꯣꯝ ꯆꯨꯝꯅ ꯅꯁꯥꯒꯤ ꯗꯨꯇꯤ ꯅꯁꯥꯒꯤ ꯃꯇꯝ ꯈꯪꯗꯕ꯭ꯔꯥ ꯀꯔꯤꯒꯤ ꯊꯦꯡꯕꯅꯣ ꯈꯣꯠꯄꯅꯣ ꯑꯗꯨꯁꯨ ꯌꯥꯝ ꯉꯥꯡꯉꯦ ꯍꯥꯏꯕꯗꯤ ꯑꯩꯉꯣꯟꯗ ꯍꯥꯏꯕꯗꯤ ꯃꯤꯒꯤ ꯃꯈꯥꯗ ꯊꯕꯛꯇꯣ ꯇꯧꯔꯨꯕꯅꯤꯅ ꯍꯥꯏꯕꯗꯤ ꯍꯣꯏ ꯑꯗꯨꯒꯨꯝꯕꯁꯨ ꯈꯔꯗꯤ ꯗꯨꯝ ꯇꯥꯒꯗꯕꯅꯤ ꯇꯥꯗꯕꯁꯨ ꯇꯥ ꯁꯨꯡꯇꯥ ꯇꯥꯗꯕꯁꯨ ꯌꯥꯔꯣꯏ ꯃꯔꯛ ꯅꯔꯛꯇ ꯑꯗꯨꯝ ꯇꯥꯒꯗꯕꯅꯤ ꯑꯗꯨꯏ ꯇꯥꯔꯁꯨ ꯇꯥꯔꯦ ꯈꯣꯟꯊꯤ ꯆꯥꯒꯦꯔꯥ ꯀꯩꯗꯧꯒꯦꯔꯥ ꯑꯗꯨꯝ ꯊꯕꯛꯇꯤ ꯑꯗꯨꯝ ꯆꯠꯂꯦ ꯃꯦꯅꯦꯖꯔꯅ ꯉꯥꯡꯉꯁꯨ ꯍꯣꯏ ꯉꯥꯡꯖꯁꯅꯨ ꯈꯜꯂꯒ ꯑꯩꯈꯣꯏꯅ ꯂꯥꯟꯕꯅꯤ ꯈꯜꯂꯒ ꯈꯟꯗꯣꯛꯑꯥꯒ ꯑꯗꯨꯝ ꯆꯠꯂꯦ ꯑꯗꯨꯒ ꯑꯗꯨꯒ ꯍꯥꯏ ꯊꯕꯛ ꯃꯐꯝꯗꯁꯨ ꯌꯥꯝꯅ ꯍꯥꯏꯕꯗꯤ ꯀ꯭ꯂꯥꯏꯟ ꯌꯥꯝꯕ ꯃꯇꯝꯗꯗꯤ ꯌꯥꯝꯅ ꯑꯋꯥꯕ ꯍꯥꯏꯕꯗꯨ ꯑꯣꯏꯑ ꯀ꯭ꯂꯥꯏꯟ ꯑꯃ ꯀ꯭ꯂꯥꯏꯟ ꯌꯥꯝꯕ ꯃꯇꯝꯗ ꯍꯥꯏꯕꯗꯤ ꯀ꯭ꯂꯥꯏꯟ ꯌꯥꯝꯃꯛꯄ ꯅꯨꯃꯤꯠꯇ ꯑꯩꯈꯣꯏꯒꯤ ꯏꯁꯇꯥꯐ ꯃꯁꯤꯡ ꯋꯥꯠꯄꯗ ꯑꯩꯈꯣꯏꯒꯤ ꯏꯁꯇꯥꯐ ꯀꯩꯒꯨꯝꯕ ꯏꯁꯇꯥꯐ ꯃꯁꯤꯡ ꯋꯥꯠꯄꯗ ꯍꯦꯟꯅ ꯑꯩꯈꯣꯏꯗ ꯑꯋꯥꯕ ꯍꯥꯏꯕꯗꯨ ꯑꯣꯏꯑꯦ ꯀ꯭ꯂꯥꯏꯟ ꯂꯥꯛꯄ ꯃꯇꯝꯗ ꯀ꯭ꯂꯥꯏꯟ ꯌꯥꯝꯈꯠꯂꯛꯄ ꯃꯇꯝꯗ ꯑꯩꯈꯣꯏꯗ ꯄ꯭ꯔꯦꯁꯔ ꯍꯥꯏꯕꯗꯤ ꯏꯁꯧ ꯀꯩꯀꯥ ꯍꯥꯏꯕꯗꯤ ꯌꯥꯝꯅ ꯋꯥꯕ ꯋꯥꯕ ꯋꯥꯕ ꯍꯥꯏꯕꯁꯦ ꯀ꯭ꯂꯥꯏꯟ ꯌꯥꯝꯅ ꯂꯥꯛꯄ ꯃꯇꯝꯗ ꯌꯥꯝꯅ ꯋꯥꯏꯑꯦ ꯑꯗꯨꯒ ꯑꯩꯈꯣꯏꯅ ꯌꯥꯝ ꯋꯥꯕ ꯍꯥꯏꯔꯒꯗꯤ ꯀ꯭ꯂꯥꯏꯟꯁꯦ ꯋꯥ ꯄꯦꯠꯄ ꯌꯥꯝ ꯂꯥꯛꯑꯦ ꯀ꯭ꯂꯥꯏꯟ ꯀ꯭ꯂꯥꯏꯟ ꯋꯥ ꯄꯦꯠꯄ ꯑꯃꯁꯨꯡ ꯍꯥꯏꯅꯕ ꯈꯔ ꯋꯥꯕ ꯑꯩꯈꯣꯏꯅ ꯇꯧꯔꯁꯨ ꯑꯁꯨꯃꯥꯏꯅ ꯇꯧꯒꯗꯕꯅꯤ ꯑꯁꯨꯃꯥꯏꯅ ꯇꯧꯒꯗꯕꯅꯤ ꯍꯥꯏꯕ ꯀ꯭ꯂꯥꯏꯟ ꯃꯌꯥꯝ ꯑꯃꯁꯨ ꯂꯥꯛꯇꯕ ꯅꯠꯇꯦ ꯂꯥꯛꯑꯦ ꯑꯗꯨꯈꯩꯗꯣ ꯑꯩꯈꯣꯏꯅ ꯌꯥꯝꯅ ꯏꯪꯅ ꯇꯞꯅ ꯉꯥꯡꯅꯔꯒ ꯁꯛꯅꯔꯒ ꯃꯦꯅꯦꯁ ꯇꯧ ꯃꯦꯅꯦꯁ ꯇꯧꯕ ꯉꯝꯅꯉꯥꯏꯒꯤ ꯍꯣꯠꯅꯕꯅꯦꯕ ꯑꯩꯈꯣꯏꯅ ꯑꯗꯨ ꯍꯣꯠꯅꯕꯁꯦ ꯑꯩꯈꯣꯏꯅ ꯍꯣꯠꯅꯩꯑꯦ ꯋꯥꯏꯑꯦ ꯌꯥꯝꯅ ꯀ꯭ꯂꯥꯏꯟ ꯌꯥꯝꯃꯒꯗꯤ ꯀ꯭ꯂꯥꯏꯟ ꯀ꯭ꯂꯥꯏꯟ ꯌꯥꯝꯕ ꯃꯊꯛꯇ ꯁ꯭ꯇꯥꯐ ꯋꯥꯠꯂꯒꯗꯤ ꯑꯗꯨꯒꯤ ꯃꯊꯛꯇ ꯍꯦꯟꯅ ꯑꯩꯈꯣꯏ ꯃꯦꯅꯦꯖꯔꯅꯁꯨ ꯁꯥꯎꯑꯦ ꯑꯩꯈꯣꯏꯅ ꯊꯕꯛꯇꯣ ꯑꯃꯒꯤ ꯑꯃꯒꯤ ꯅꯪꯅꯕ ꯇꯧꯕꯗ ꯃꯦꯅꯦꯖꯔꯅꯁꯨ ꯑꯁꯤ ꯇꯧꯗꯦ ꯑꯗꯨ ꯇꯧꯔꯛꯑꯣ ꯑꯗꯨ ꯇꯧꯔꯛꯑꯣ ꯑꯗꯨ ꯑꯗꯨ ꯍꯥꯏꯕꯁꯨ ꯃꯌꯥꯝ ꯆꯥꯗꯕ ꯅꯠꯇꯦ ꯃꯤꯒꯤ ꯃꯈꯥꯗ ꯊꯕꯛ ꯇꯧꯔꯨꯕ ꯍꯥꯏꯕꯁꯤꯗꯤ ꯌꯥꯝ ꯋꯥꯏꯑꯦ ꯑꯗꯨꯒ ꯑꯗꯨꯒ ꯊꯕꯛꯁꯤ ꯌꯥꯝ ꯄ꯭ꯔꯦꯁꯔ ꯍꯥꯏꯕꯗꯤ ꯃꯤ ꯑꯃ ꯃꯤ ꯑꯃ ꯃꯤ ꯑꯃ ꯀ꯭ꯂꯥꯏꯟ ꯑꯃ ꯄꯥꯏꯕꯗ ꯍꯥꯏꯕꯗꯤ ꯐꯦꯁꯤꯌꯦꯜꯕꯨ ꯑꯣꯏꯒꯦꯔ ꯖꯁ ꯐꯦꯁꯤꯌꯦꯜ ꯇꯧꯕꯕꯨ ꯑꯣꯏꯒꯦꯔ ꯅꯦꯜꯁ ꯇꯧꯕꯕꯨ ꯑꯣꯏꯒꯦꯔ ꯑꯥꯏ ꯂꯥꯁꯦꯁ ꯍꯥꯞꯄꯕꯨ ꯑꯣꯏꯒꯦꯔ ꯑꯩꯈꯣꯏꯗꯤ ꯍꯥꯏꯕꯗꯤ ꯂꯦꯞꯄꯒ ꯁꯨꯝ ꯇꯧꯕꯅꯤꯅ ꯐꯦꯁꯤꯌꯦꯜ ꯇꯧꯕ ꯍꯥꯏꯕꯁꯤ ꯏꯁꯇꯦꯞ ꯃꯈꯜ ꯌꯥꯝꯃꯤ ꯁ꯭ꯇꯦꯞ ꯏꯁꯀ꯭ꯔꯕ ꯇꯛꯂꯛꯀꯅꯤ ꯀ꯭ꯂꯤꯟꯖꯔ ꯇꯧꯔꯛꯀꯅꯤ ꯃꯈꯜ ꯃꯈꯜ ꯌꯥꯝꯕꯅꯤꯅ ꯂꯦꯞꯄꯒ ꯑꯗꯨꯝ ꯇꯧꯔꯛꯄꯅꯤꯅ ꯁꯨꯝ ꯂꯦꯞꯂꯒ ꯇꯧꯔꯛꯄꯗꯗꯤ ꯍꯛꯆꯥꯡꯁꯨ ꯌꯥꯝ ꯋꯥꯏꯑꯦ ꯍꯥꯏꯕꯗꯤ ꯑꯗꯨꯝ ꯂꯦꯞꯄꯒ ꯇꯧꯔꯛꯄꯗꯗꯤ ꯈꯣꯡ ꯈꯨꯠꯁꯨ ꯆꯤꯡꯉꯛꯑꯒ ꯍꯥꯏꯕꯗꯤ ꯌꯥꯝꯅ ꯋꯥꯕ ꯈ꯭ꯋꯥꯡꯒꯨꯝꯕ ꯅꯥꯔꯛꯄ ꯃꯇꯝꯁꯨ ꯌꯥꯝꯅ ꯌꯥꯎꯑꯦ ꯂꯦꯞꯄꯒ ꯑꯗꯨꯝ ꯅꯨꯃꯤꯠ ꯑꯃꯒꯤ ꯁꯨꯡꯐꯝ ꯐꯝꯕ ꯅꯪꯗꯕ ꯃꯇꯝꯁꯨ ꯃꯌꯥꯝ ꯌꯥꯎꯑꯦ ꯎꯝ ꯂꯦꯞꯄꯒ ꯑꯗꯨꯝ ꯂꯩꯕ ꯂꯦꯞꯄꯒ ꯐꯦꯁꯤꯌꯦꯜ ꯑꯃ ꯇꯧꯕꯗ ꯄꯨꯡ ꯑꯃ ꯑꯅꯤ ꯄꯨꯡ ꯑꯃ ꯃꯈꯥꯏꯒꯨꯝꯕꯗꯤ ꯑꯗꯨꯝ ꯂꯦꯞꯄꯦ ꯐꯦꯁꯤꯌꯦꯜꯒꯤ ꯏꯁꯇꯦꯞ ꯌꯥꯝꯕꯅꯤꯅ ꯐꯦꯁꯤꯌꯦꯜ ꯇꯧꯕꯗ ꯂꯦꯞꯄꯦ ꯑꯗꯨꯏ ꯃꯇꯨꯡꯗ ꯀ꯭ꯂꯥꯏꯟ ꯌꯥꯝꯃꯒꯗꯤ ꯐꯦꯁꯤꯌꯦꯜ ꯇꯧꯕꯒꯤ ꯑꯃꯨꯛꯀ ꯂꯥꯛꯀꯅꯤ ꯑꯗꯨꯒ ꯑꯥꯏ ꯂꯥꯁꯦꯁ ꯍꯥꯞꯄꯒꯤ ꯑꯃꯨꯛ ꯂꯥꯛꯀꯅꯤ ꯑꯥꯏꯂꯥꯁꯦꯁ ꯍꯥꯞꯄꯗꯨꯁꯨ ꯌꯥꯝꯅ ꯌꯥꯝꯅ ꯀꯨꯞꯄ ꯊꯕꯛꯅꯤ ꯑꯥꯏ ꯂꯥꯁꯦꯁ ꯍꯥꯞꯄ ꯍꯥꯏꯕꯁꯦ ꯌꯥꯝꯅ ꯀꯨꯞꯄꯦ ꯃꯣꯏꯒꯤꯁꯦ ꯇꯞꯅ ꯇꯞꯅ ꯇꯞꯅ ꯇꯞꯅ ꯇꯞꯅ ꯇꯞꯅ ꯂꯦꯞꯄꯒ ꯑꯗꯨꯝ ꯑꯃꯃꯝ ꯑꯃꯃꯝꯇ ꯍꯥꯞꯀꯗꯕ ꯊꯕꯛꯅꯦ ꯊꯕꯛ ꯑꯣꯏꯕꯅꯤꯅ ꯌꯥꯝꯅ ꯋꯥꯏꯑꯦ ꯑꯗꯨꯒꯤ ꯃꯊꯛꯇ ꯀ꯭ꯂꯥꯏꯟꯗꯨꯒꯤ ꯑꯄꯥꯝꯕꯗꯨꯁꯨ ꯑꯃꯨꯛ ꯍꯥꯞꯄ ꯂꯣꯏꯗ꯭ꯔꯤꯉꯩꯗꯨꯗ ꯃꯌꯥꯏꯗꯨꯗ ꯁꯤ ꯌꯥꯔꯗ꯭ꯔꯥ ꯃꯦꯝ ꯑꯗꯨ ꯇꯧꯒꯗ꯭ꯔ ꯍꯥꯏꯕꯗꯣ ꯑꯩꯈꯣꯏꯅ ꯑꯃꯨꯛꯀ ꯍꯪꯒꯗꯣꯔꯤꯕꯅꯤ ꯃꯈꯣꯏ ꯀꯔꯤꯒꯨꯝꯕ ꯃꯈꯣꯏꯒꯤ ꯑꯄꯥꯝꯕꯗꯣ ꯈꯪꯗ꯭ꯔꯒꯗꯤ ꯑꯩꯈꯣꯏꯅ ꯁꯨꯝ ꯑꯩꯈꯣꯏꯒꯤ ꯑꯄꯥꯝꯕꯗꯣ ꯄꯪꯇꯧ ꯇꯧꯁꯟꯂꯨꯔꯕ ꯃꯇꯨꯡꯗ ꯍꯣꯔꯦꯟ ꯃꯣꯏꯅ ꯂꯥꯁꯇ ꯂꯣꯏꯔꯛꯄꯗ ꯋꯥ ꯌꯥꯝ ꯉꯥꯡꯉꯦꯕ ꯋꯥ ꯌꯥꯝ ꯄꯦꯠꯄ ꯀ꯭ꯂꯥꯏꯟꯁꯨ ꯂꯩꯑꯦ ꯃꯣꯏꯅ ꯂꯣꯏꯔꯛꯄ ꯃꯇꯝꯗ ꯋꯥ ꯉꯥꯡꯕꯗ ꯁꯤ ꯄꯥꯝꯗꯦ ꯑꯃꯨꯛꯀ ꯁꯤꯟꯕꯤꯌꯨ ꯈꯣꯠꯄꯤꯌꯣ ꯍꯥꯏꯕꯗ ꯑꯩꯈꯣꯏꯗ ꯑꯗꯨꯅ ꯍꯦꯟꯅ ꯋꯥꯕꯗꯨ ꯑꯣꯏꯑꯦ ꯑꯗꯨ ꯋꯥꯕꯗꯨ ꯀ꯭ꯂꯥꯏꯟꯗꯨꯅ ꯄꯥꯝꯃꯦ ꯄꯥꯝꯗꯦ ꯑꯗꯨ ꯂꯣꯏꯔꯛꯄꯗ ꯑꯗꯨ ꯍꯥꯏꯗꯅꯕ ꯍꯥꯏꯕꯗꯤ ꯇꯧꯔꯤꯉꯩꯗꯨꯗ ꯍꯥꯏꯕꯗꯤ ꯑꯥꯏꯂꯥꯁꯦꯁ ꯍꯥꯞꯄꯗ ꯃꯤꯠ ꯑꯅꯤꯗꯨꯗ ꯑꯃ ꯍꯥꯞꯄꯗꯣ ꯑꯃꯗꯣ ꯂꯣꯏꯅꯉꯥꯏ ꯑꯃꯗꯣ ꯃꯌꯥꯏꯗꯨꯗ ꯃꯌꯥꯏꯒꯤꯗꯨꯗ ꯃꯌꯥꯏꯒꯤ ꯍꯥꯞꯄꯗꯨꯗ ꯑꯩꯈꯣꯏꯅ ꯃꯦꯝ ꯁꯤ ꯌꯥꯔꯕꯣ ꯈꯣꯠꯂꯕꯣ ꯍꯥꯏꯅ ꯍꯪꯒꯅꯤ ꯑꯗꯨꯗ ꯃꯣꯏꯅ ꯌꯥꯔꯦ ꯍꯥꯏꯔꯒꯗꯤ ꯑꯃꯒꯤꯗꯣ ꯑꯃꯨꯀ ꯍꯥꯞꯄ ꯍꯧꯒꯗꯕꯅꯤ ꯀꯩꯒꯨꯝꯕ ꯃꯌꯥꯏꯗ ꯂꯣꯏꯁꯤꯟꯕ ꯈꯣꯠꯆꯤꯟꯕꯗꯨꯗꯤ ꯌꯥꯝꯅ ꯃꯣꯏꯅꯁꯨ ꯍꯌꯦꯡ ꯍꯣꯔꯦꯟ ꯇꯨꯡꯗ ꯌꯥꯝꯅ ꯋꯥꯕ ꯃꯣꯏꯅ ꯋꯥ ꯄꯦꯠꯄ ꯀ꯭ꯂꯥꯏꯟ ꯂꯩꯌꯦ ꯑꯗꯨꯗ ꯉꯥꯡꯕ ꯈꯣꯠꯄ ꯌꯥꯝꯅ ꯇꯧꯑꯦ ꯑꯗꯨꯗ ꯑꯩꯈꯣꯏꯅ ꯐꯖꯅ ꯃꯣꯏ ꯃꯣꯏ ꯀ꯭ꯂꯥꯏꯟꯁꯤꯡꯒꯤ ꯋꯥ ꯄꯦꯠꯄꯗꯨꯁꯨ ꯑꯩꯈꯣꯏꯅ ꯃꯥꯟꯅꯔꯨꯕ ꯌꯥꯕ ꯅꯠꯇꯦ ꯐꯖꯅ ꯇꯧꯑꯦ ꯑꯗꯨ ꯅꯣꯡꯃꯒꯤ ꯅꯣꯡꯃꯒꯤ ꯀ꯭ꯂꯥꯏꯟ ꯌꯥꯝ ꯌꯥꯝꯕꯗ ꯌꯥꯝꯅ ꯋꯥꯏꯑꯦ ꯏꯁꯥꯗ ꯌꯥꯝꯅ ꯀꯩꯅꯣ ꯇꯧꯏ ꯌꯥꯝꯅ ꯋꯥꯏꯑꯦ ꯀ꯭ꯂꯥꯏꯟ ꯌꯥꯝꯃꯒꯗꯤ ꯍꯦꯟꯅ ꯑꯩꯈꯣꯏ ꯏꯁꯥꯗ ꯋꯥꯏꯑꯦ ꯑꯗꯨ ꯀꯩꯒꯨꯝꯕ ꯌꯥꯝꯅ ꯊꯕꯛ ꯇꯧꯃꯜꯂꯒꯗꯤ ꯏꯁꯥꯗ ꯂꯥꯏꯍꯧꯒꯨꯝꯕ ꯑꯗꯩ ꯀꯣꯛ ꯆꯤꯛꯂꯛꯄ ꯊꯕꯛ ꯌꯥꯝꯃꯜꯂꯛꯑꯗꯤ ꯀꯣꯛ ꯆꯤꯛꯂꯛꯄ ꯃꯌꯥꯝꯗꯨꯒꯤ ꯍꯣꯠꯅꯕꯗ ꯀꯣꯛ ꯆꯤꯛꯂꯛꯄ ꯀꯣꯛ ꯉꯥꯎꯕ ꯃꯌꯥꯝ ꯑꯃꯁꯨ ꯇꯧꯏ ꯑꯗꯨꯗ ꯑꯗꯨꯗ ꯊꯕꯛꯅ ꯑꯗꯨꯗ ꯃꯌꯥꯝꯁꯦ ꯇꯧꯔꯨꯔꯒ ꯃꯇꯨꯡꯗ ꯏꯁꯥꯁꯦ ꯅꯨꯡꯉꯥꯏꯇꯦ ꯑꯩꯈꯣꯏꯗꯁꯨ ꯌꯥꯝꯅ ꯋꯥꯏꯑꯦ ꯊꯕꯛ ꯇꯧꯕꯁꯦ ꯑꯗꯨꯒ ꯍꯜꯂꯛꯑꯦ ꯍꯜꯂꯛꯄꯅ ꯄꯨꯡ ꯇꯔꯨꯛ ꯃꯈꯥꯏ ꯄꯨꯡ ꯇꯔꯨꯛ ꯃꯈꯥꯏ ꯄꯨꯡ ꯇꯔꯨꯛ ꯑꯗ꯭ꯋꯥꯏꯗ ꯍꯜꯂꯛꯑꯦ ꯑꯗꯨ ꯍꯜꯂꯛꯄꯗ ꯇꯧꯕꯗ ꯊꯕꯛ ꯍꯟꯂꯛ ꯈꯣꯠꯄ ꯇꯧꯕꯗ ꯄꯨꯡ ꯇꯔꯨꯛ ꯃꯈꯥꯏ ꯑꯗ꯭ꯋꯥꯏꯗꯒꯨꯝꯕ ꯍꯜꯂꯛꯑꯦ ꯊꯕꯛ ꯍꯟꯂꯛꯑꯦ ꯍꯟꯂꯛꯑꯅꯤ ꯋꯥꯔꯅꯤ ꯇꯨꯝꯃꯅꯤ ꯑꯗꯨꯗꯒꯤꯗꯤ ꯉꯥꯏꯍꯥꯛꯇꯪ ꯊꯕꯛ ꯍꯜꯂꯛꯄꯗꯨꯒꯤ ꯋꯥꯕꯗꯨ ꯏꯁꯥꯗꯨ ꯐ꯭ꯔꯦꯁ ꯑꯣꯏꯅꯉꯥꯏꯒꯤ ꯐ꯭ꯔꯦꯁ ꯑꯣꯏꯅꯉꯥꯏꯒꯤ ꯉꯥꯏꯍꯥꯛꯇꯥꯡ ꯄꯣꯊꯥꯏꯑꯦ ꯄꯣꯊꯥꯔꯒ ꯉꯥꯏꯍꯥꯛꯇꯪ ꯇꯨꯝꯃꯦ ꯉꯥꯏꯍꯥꯛꯇꯪ ꯏꯁꯥ ꯊꯕꯛ ꯍꯦꯛ ꯍꯜꯂꯛꯄꯒꯤ ꯋꯥꯕꯒꯤ ꯉꯥꯏꯁꯥꯏꯒꯤ ꯅꯨꯡꯊꯤꯟꯗ ꯇꯧꯔꯨꯕ ꯊꯕꯛ ꯃꯌꯥꯝꯗꯨꯒꯤ ꯋꯥꯕꯗꯨ ꯉꯥꯏꯍꯥꯛꯇꯪ ꯄꯣꯊꯥꯒꯦ ꯍꯥꯏꯅ ꯉꯥꯏꯍꯥꯛꯇꯪ ꯐꯃꯨꯡꯗ ꯑꯃꯨꯛꯀ ꯇꯨꯝꯃꯦ ꯇꯨꯝꯃꯒ ꯂꯣꯏꯔꯒ ꯑꯃꯨꯛꯀ ꯂꯟꯁꯀꯤ ꯁꯦꯝꯕ ꯍꯧꯅꯕ ꯑꯃꯨꯛꯀ ꯍꯥꯏꯕꯗꯤ ꯆꯥꯛ ꯊꯣꯡꯕ ꯆꯥꯛ ꯊꯣꯡꯅꯕꯒꯤ ꯑꯃꯨꯛ ꯇꯧꯔꯦ ꯍꯥꯏꯕꯗꯤ ꯑꯗꯨ ꯆꯥꯛ ꯊꯣꯡꯗꯣꯛꯄ ꯈꯣꯠꯄ ꯇꯧꯔꯦ ꯇꯧꯔꯒ ꯉꯁꯥꯏꯒꯤ ꯊꯕꯛ ꯇꯧꯍꯧꯗꯕ ꯃꯌꯥꯝꯗꯣ ꯑꯃꯨꯛꯀ ꯑꯌꯨꯛꯀꯤ ꯀꯣꯜꯂꯤꯛ ꯀꯩꯀꯥ ꯐꯦꯡꯍꯧꯗꯕ ꯃꯌꯥꯝ ꯊꯕꯛ ꯆꯠꯂꯝꯗꯥꯏꯒꯤ ꯃꯔꯥꯡ ꯃꯔꯥꯡ ꯇꯧꯅꯕꯅꯦ ꯊꯕꯛ ꯇꯧꯍꯧꯗꯕ ꯃꯌꯥꯝꯗꯣ ꯆꯥꯛ ꯊꯣꯡꯅ ꯊꯣꯡꯅ ꯑꯃꯨꯛꯀ ꯂꯣꯏꯁꯤꯜꯂꯦ ꯂꯣꯏꯁꯤꯟꯕ ꯃꯇꯨꯡꯗ ꯂꯣꯏꯁꯤꯟꯅ ꯂꯣꯏꯁꯤꯟꯂꯦ ꯀꯣꯟ ꯀꯣꯟꯁꯤꯡ ꯐꯦꯡꯗꯣꯛꯑꯦ ꯋꯥꯏꯁꯤꯡ ꯑꯃꯨꯛ ꯇꯩꯊꯣꯛꯑꯦ ꯇꯧꯍꯧꯗꯕ ꯊꯕꯛ ꯃꯌꯥꯝꯗꯣ ꯂꯣꯏꯅ ꯂꯣꯏꯁꯤꯜꯂꯦ ꯑꯗꯨꯒ ꯆꯥꯛ ꯌꯦꯟꯁꯥꯡꯗꯣ ꯑꯃꯨꯛꯀ ꯁꯦꯝꯃꯦ ꯆꯥꯛ ꯌꯦꯟꯁꯥꯡꯁꯨ ꯌꯥꯝꯅ ꯆꯝꯕ ꯑꯣꯏꯅ ꯊꯣꯡꯕꯁꯨ ꯂꯩꯔꯦ ꯌꯥꯝꯅ ꯑꯗꯨꯝ ꯑꯍꯥꯎꯕ ꯆꯥꯕꯁꯨ ꯂꯩꯔꯦ ꯌꯥꯥꯝꯅ ꯆꯝꯅ ꯆꯥꯕꯁꯨ ꯂꯩꯔꯦ ꯑꯗꯨꯝ ꯍꯥꯎꯕ ꯍꯥꯏꯕꯗꯤ ꯌꯥꯝꯅ ꯆꯝꯕ ꯆꯝꯕ ꯆꯥꯅꯤꯡꯕ ꯅꯨꯃꯤꯠꯇꯅ ꯆꯝꯕ ꯑꯗꯨꯝ ꯊꯣꯡꯉꯦ ꯑꯗꯨ ꯄꯩꯁꯥ ꯂꯩꯔꯒꯗꯤ ꯑꯍꯥꯎꯕ ꯆꯥꯅꯤꯡꯉꯥꯁꯨ ꯑꯗꯨꯝ ꯆꯥꯏꯑꯦ ꯂꯩꯇ꯭ꯔꯥ ꯀꯥꯟꯗꯗꯤ ꯑꯗꯨꯝ ꯑꯔꯩꯕ ꯑꯗꯨꯝ ꯆꯥꯔꯦ ꯑꯍꯥꯎꯕ ꯆꯥꯅꯤꯡꯉꯥꯁꯨ ꯑꯔꯩꯕ ꯑꯗꯨꯝ ꯀꯥꯡꯁꯣꯏꯒꯨꯝꯕ ꯑꯗꯨꯝ ꯊꯣꯡꯖꯤꯜꯂꯒ ꯑꯗꯨꯝ ꯆꯥꯔꯦ ꯆꯥꯔꯒ ꯏꯃꯨꯡꯒꯤ ꯊꯕꯛ ꯏꯟꯈꯥꯡ ꯂꯣꯏꯁꯤꯜꯂꯦ ꯑꯗꯩꯗꯤ